ꯑꯩꯒꯤ ꯄꯨꯟꯁꯤꯗ ꯊꯦꯡꯅꯈꯤꯕ ꯈ꯭ꯋꯥꯏꯗꯒꯤ ꯃꯔꯨ ꯑꯣꯏꯕ ꯄꯔꯥ ꯈꯔ ꯁꯤꯡꯒꯤ ꯃꯅꯨꯡꯗ ꯑꯩ ꯑꯅꯤ ꯈꯛꯇꯪ ꯈꯟꯒꯠꯆꯒꯦ ꯃꯗꯨꯗꯤ ꯀꯔꯤ ꯀꯔꯤꯅꯣ ꯍꯥꯏꯕꯗ ꯑꯩꯁꯤ ꯑꯩꯈꯣꯏ ꯏꯁꯥꯁꯤ ꯂꯣꯛ ꯌꯥꯝꯅ ꯊꯨꯡꯒꯜꯂꯦ ꯍꯥꯏꯔꯤꯕ ꯂꯣꯛ ꯊꯨꯡꯕꯁꯦ ꯁꯤ ꯑꯩꯅ ꯀꯌꯥꯝ ꯌꯥꯝꯅ ꯊꯨꯡꯒꯟꯒꯦ ꯍꯥꯏꯕꯨ ꯎꯐꯨꯜꯗ ꯃꯄꯥꯟꯗ ꯈꯤꯇꯪ ꯍꯦꯛ ꯊꯣꯛꯎꯕꯗ ꯑꯩ ꯑꯗꯨꯝ ꯍꯜꯂꯛꯄꯗ ꯂꯣꯛ ꯊꯨꯡꯉꯦ ꯃꯤ ꯑꯃ ꯁꯨꯝ ꯅꯥꯏ ꯍꯦꯛ ꯍꯥꯏꯕꯗ ꯑꯩ ꯑꯗꯨꯝ ꯅꯥꯕꯤꯅꯤ ꯑꯗꯨꯅ ꯑꯩꯁꯦ ꯑꯗꯨꯒ ꯑꯏꯪ ꯑꯁꯥ ꯑꯣꯟꯅꯕꯁꯤꯁꯨ ꯂꯣꯛ ꯌꯥꯝꯅ ꯊꯨꯡꯒꯟꯕ ꯃꯇꯝꯅꯦ ꯑꯗꯨꯅ ꯑꯩꯁꯦ ꯑꯏꯪ ꯑꯁꯥ ꯑꯣꯟꯅꯕ ꯃꯇꯝꯗꯁꯨ ꯌꯥꯝ ꯀꯤꯖꯕ ꯐꯥꯎꯑꯦ ꯑꯗꯨꯕꯨ ꯍꯥꯏꯔꯤꯕ ꯑꯁꯦ ꯑꯩꯁꯦ ꯀꯃꯥꯏꯅ ꯇꯧꯔꯒ ꯑꯩ ꯂꯣꯛ ꯊꯨꯡꯕꯁꯤ ꯐꯍꯟꯗꯣꯏꯅꯣ ꯍꯥꯏꯕꯒꯤ ꯋꯥꯈꯟꯁꯦ ꯗꯣꯛꯇꯔꯒꯤ ꯍꯤꯗꯥꯛ ꯈꯛꯇ ꯅꯠꯇꯅ ꯃꯅꯥ ꯃꯁꯤꯡꯅ ꯇꯧꯕ ꯌꯥꯕ꯭꯭ꯔꯥꯁꯦ ꯑꯩ ꯁꯨꯝ ꯈꯟꯖꯕꯅꯦ ꯑꯗꯣ ꯈꯟꯖ ꯀꯥꯟꯗ ꯅꯣꯡꯃ ꯑꯩꯈꯣꯏꯒꯤ ꯏꯅꯦ ꯃꯅꯤꯇꯣꯝꯕꯤꯅ ꯑꯦ ꯒꯨꯜꯃꯔꯤꯁꯇꯣ ꯐꯨꯠꯂꯒ ꯊꯛꯄꯗꯨ ꯌꯥꯝ ꯐꯕꯅꯤ ꯂꯣꯛ ꯊꯨꯡꯕ ꯈꯅꯥꯎꯁꯨ ꯇꯦꯡꯉꯨꯅ ꯍꯥꯏ ꯑꯗꯨꯀꯥꯟꯗ ꯑꯩꯅ ꯃꯁꯤ ꯇꯧꯕ ꯌꯥꯕ꯭ꯔꯥꯗꯅ ꯌꯦꯡꯒꯦꯗꯅ ꯇꯧꯕ ꯃꯇꯝꯁꯤꯗ ꯂꯣꯛ ꯊꯨꯡꯕꯁꯦ ꯏꯔꯥꯏ ꯂꯥꯏꯅ ꯑꯗꯨꯝ ꯅꯣꯡ ꯅꯤꯅꯤ ꯊꯛꯄ ꯃꯇꯝꯗ ꯐꯈꯤ ꯑꯗꯨꯗꯒꯤ ꯑꯩꯅ ꯑꯣ ꯁꯤꯒꯤ ꯄꯣꯠꯁꯤ ꯄꯩꯁꯥꯁꯨ ꯇꯤꯡꯗꯕ ꯑꯗꯨꯒ ꯏꯁꯥꯗꯁꯨ ꯌꯥꯝꯅ ꯊꯨꯅ ꯐꯍꯟꯕ ꯁꯣꯛꯄ ꯁꯥꯏꯠ ꯏꯐꯦꯛꯁꯨ ꯂꯩꯍꯟꯗꯕ ꯑꯁꯤ ꯌꯥꯝꯅ ꯐꯕ ꯑꯣꯏꯒꯅꯤ ꯈꯜꯂꯒ ꯑꯩ ꯍꯧꯖꯤꯛꯇꯤ ꯑꯗꯨꯝ ꯂꯣꯛꯄꯨ ꯍꯦꯛ ꯊꯨꯡꯉꯗꯤ ꯑꯩꯒꯤ ꯑꯉꯥꯡꯁꯨ ꯑꯗꯒꯤ ꯑꯩꯒꯤ ꯏꯃꯥꯟꯅꯕꯤ ꯌꯨꯝꯂꯣꯟꯅꯕꯗꯁꯨ ꯑꯦ ꯒꯨꯜꯃꯣꯔꯤꯁꯇꯨ ꯐꯨꯠꯂꯒ ꯊꯛꯎ ꯌꯥꯝ ꯐꯕꯅꯤ ꯍꯥꯏꯔꯒ ꯑꯩ ꯑꯗꯨꯝ ꯍꯦꯛꯇ ꯍꯥꯏꯖꯩ ꯑꯗꯨꯒ ꯑꯗꯨ ꯅꯠꯇꯕ ꯑꯇꯣꯞꯄ ꯑꯃ ꯍꯥꯏꯔꯒꯗꯤ ꯑꯩꯈꯣꯏ ꯑꯣꯛ ꯂꯣꯏꯕꯁꯤ ꯑꯩꯒꯤ ꯌꯨꯝꯊꯪꯅꯕ ꯀꯀꯥ ꯆꯥꯎꯕ ꯍꯥꯏꯗꯅ ꯑꯃ ꯈꯛ ꯂꯩ ꯑꯗꯨꯒꯤ ꯃꯥꯒꯤ ꯏꯃꯨꯡꯁꯦ ꯍꯥꯟꯅ ꯑꯗꯨꯝ ꯋꯥꯔꯝꯕꯅꯦ ꯑꯗꯨ ꯃꯈꯣꯏ ꯃꯣꯏꯒꯤ ꯃꯈꯣꯏ ꯑꯅꯤꯅ ꯑꯣꯛ ꯂꯣꯏꯕꯗꯒꯤ ꯋꯥꯔꯝꯕꯗꯣ ꯅꯣꯡꯃ ꯅꯣꯡꯃꯒꯤ ꯁꯨꯝ ꯐꯒꯠꯂꯛꯇꯨꯅ ꯍꯧꯖꯤꯜꯛꯇꯤ ꯋꯥꯏ ꯍꯥꯏꯕꯗꯨ ꯌꯥꯗꯕ ꯍꯥꯏꯕꯗꯨ ꯑꯣꯏꯔꯦ ꯍꯥꯏꯕꯗꯤ ꯃꯣꯏ ꯐꯤꯕꯝ ꯐꯒꯠꯂꯛꯑꯦ ꯑꯩꯅ ꯍꯥꯏꯖꯔꯤꯁꯤ ꯑꯁꯤꯅꯤ ꯑꯗꯨꯒ ꯃꯥꯅ ꯐꯤꯕꯝ ꯐꯒꯠꯂꯛꯄꯁꯤ ꯎꯕꯗꯒꯤ ꯑꯩꯅ ꯈꯜꯂꯦ ꯁꯤꯒꯤ ꯄꯣꯠꯁꯤ ꯑꯐꯕ ꯈꯣꯡꯊꯥꯡꯅꯤ ꯑꯗꯨꯅ ꯑꯩ ꯃꯥꯒꯤ ꯃꯇꯧ ꯇꯝꯕ ꯌꯥꯏ ꯈꯜꯂꯒ ꯑꯩꯅ ꯃꯈꯣꯏꯗ ꯆꯠꯂꯒ ꯀꯀꯥ ꯗꯨꯗ ꯍꯪꯉꯦ ꯀꯀꯥ ꯑꯩꯁꯨ ꯑꯣꯛꯁꯤ ꯈꯔ ꯂꯣꯏꯖꯒꯦ ꯀꯀꯥ ꯍꯣꯏ ꯐꯤꯕꯝ ꯐꯒꯠꯂꯛꯄꯁꯤ ꯎꯕꯗ ꯑꯩꯁꯨ ꯃꯁꯤ ꯐꯗꯧ ꯃꯥꯜꯂꯦ ꯍꯥꯏꯅ ꯈꯜꯂꯒ ꯃꯉꯣꯟꯗ ꯍꯪꯕꯗ ꯃꯥꯅ ꯑꯣ ꯑꯣꯛꯁꯤ ꯁꯨꯃꯥꯏꯅ ꯁꯨꯃꯥꯏꯅ ꯂꯣꯏꯌꯨ ꯑꯣꯛ ꯄꯤꯛꯏꯉꯩꯗ ꯑꯣꯛꯁꯤ ꯑꯐꯕ ꯈꯟꯒꯗꯕꯅꯤ ꯑꯣꯛꯀꯤ ꯃꯑꯣꯡ ꯃꯇꯧ ꯈꯔ ꯃꯥꯅ ꯑꯩꯉꯣꯡꯗ ꯑꯗꯨꯝ ꯇꯥꯛꯄꯤꯔꯛꯑꯦ ꯑꯗꯨꯒ ꯃꯥꯅ ꯇꯥꯛꯄꯗꯣ ꯑꯩꯅ ꯂꯧꯖꯔꯒ ꯑꯣꯛ ꯂꯣꯏꯕꯗꯒꯤ ꯑꯩꯁꯨ ꯍꯧꯖꯤꯛ ꯐꯤꯕꯝ ꯈꯔ ꯈꯔ ꯑꯗꯨꯝ ꯐꯒꯠꯂꯛꯑꯦ ꯍꯥꯏꯕ ꯌꯥꯏ ꯑꯗꯨꯅ ꯑꯣꯛ ꯂꯣꯏꯕꯁꯤꯁꯨ ꯌꯥꯝꯅ ꯐꯔꯝꯃꯤ ꯍꯥꯏꯕꯁꯤ ꯑꯩ ꯑꯗꯨꯝ ꯇꯥꯛꯆꯅꯤꯡꯉꯤ ꯊꯕꯛ ꯐꯪꯖꯍꯧꯗ꯭ꯔꯕ ꯅꯍꯥꯁꯤꯡꯗꯁꯨ ꯁꯤꯒꯤ ꯄꯥꯎꯖꯦꯜꯁꯤ ꯑꯩ ꯑꯗꯨꯝ ꯄꯤꯅꯤꯡꯉꯤ ꯑꯗꯨꯒ ꯂꯣꯏꯅ ꯂꯣꯏꯅꯅ ꯑꯩꯈꯣꯏ ꯇꯧꯕ ꯌꯥꯕꯗꯤ ꯑꯁꯤꯒꯨꯝꯕ ꯑꯐꯕ ꯊꯕꯛꯁꯤꯡ ꯑꯁꯦ ꯃꯤꯇꯧ ꯇꯝꯕ ꯀꯩꯁꯨ ꯀꯥꯏꯗꯦ ꯍꯥꯏꯕꯁꯦ ꯑꯩ ꯑꯗꯨꯝ ꯍꯥꯏꯖꯅꯤꯡꯉꯤ ꯑꯗꯨꯒ ꯑꯩꯅ ꯉꯁꯤ ꯑꯣꯏꯔꯛꯏꯕ ꯐꯤꯕꯝꯁꯤꯁꯨ ꯀꯀꯥ ꯆꯥꯎꯕꯗꯨꯒꯤ ꯏꯊꯤꯜꯅ ꯑꯩꯅ ꯑꯁꯤꯒꯨꯝꯕ ꯑꯐꯕ ꯍꯥꯏꯕꯁꯤ ꯑꯣꯔꯛꯄ ꯉꯝꯕꯅꯤ ꯍꯥꯏꯕꯁꯤ ꯑꯩ ꯑꯗꯨꯝ ꯍꯥꯏꯖꯅꯤꯡꯉꯤ